ꯍꯜꯂꯣ ꯀꯅꯥ ꯑꯣꯏꯕꯤꯔꯕꯅꯣ ꯑꯧ ꯃꯟꯇ꯭ꯔꯤ ꯃꯟꯗꯣꯟ ꯁꯣꯞꯄꯤꯡ ꯀ꯭ꯂꯕꯇ ꯁꯣꯞꯄꯤꯡ

ꯑꯧ ꯀꯤꯆꯟꯒꯤ ꯁꯦꯛꯁꯟꯁꯨ ꯑꯩꯈꯣꯏꯒꯤ ꯁꯦꯛꯁꯟ ꯅꯝꯕꯔ ꯄ꯭ꯂꯦꯠꯐꯣꯝ ꯅꯝꯕꯔ ꯊ꯭ꯔꯤꯁꯤꯗ ꯂꯩꯒꯅꯤꯀꯣ ꯅꯨꯄꯥꯒꯤ ꯁꯦꯛꯁꯟꯗꯅ ꯄ꯭ꯂꯦꯠꯐꯣꯝ ꯅꯝꯕꯔ ꯋꯥꯅꯗ ꯂꯩꯒꯅꯤ ꯑꯉꯥꯡꯒꯤ ꯁꯦꯛꯁꯟꯅ ꯇꯨꯗ ꯂꯩꯒꯅꯤ ꯊ꯭ꯔꯤꯗꯅ ꯀꯤꯆꯟꯒꯤ ꯑꯃꯗꯤ ꯌꯨꯇꯦꯟꯁꯤꯜꯁꯤꯡꯒ ꯃꯔꯤ ꯂꯩꯅꯕ ꯂꯩꯒꯅꯤ

ꯐꯤꯖꯦꯠ ꯁꯦꯠꯅꯅꯕ ꯃꯌꯥꯝ ꯑꯃ ꯑꯗꯨꯒꯨꯝꯕ ꯁꯨꯃꯥꯏꯅ ꯃꯈꯜ ꯃꯉꯥ ꯊꯣꯛꯅ ꯄ꯭ꯂꯦꯠꯐꯣꯝꯁꯦ ꯃꯈꯜ ꯃꯉꯥ ꯊꯣꯛꯅ ꯂꯩꯕꯤ ꯑꯗꯣ ꯀꯔꯤ ꯀꯔꯤ ꯄꯣꯠꯇ ꯑꯌꯥꯝꯕꯅ ꯍꯥꯟꯅ ꯖꯂꯩꯕꯤꯒꯦ ꯈꯜꯂꯤꯒꯦ ꯑꯣ ꯑꯣ ꯂꯩꯅꯤ ꯂꯩꯅꯤ ꯑꯗꯨꯒꯤ ꯑꯣꯏꯔꯒꯗꯤ ꯑꯩꯈꯣꯏꯒꯤ ꯀꯝꯄ꯭ꯂꯦꯛꯁ ꯅꯝꯕꯔ ꯐꯣꯔꯠꯇ ꯆꯪꯕꯤꯔꯛꯑꯣꯕꯀꯣ ꯑꯗꯨꯒ ꯑꯁꯤꯗ ꯏꯌꯥꯔ ꯐ꯭ꯔꯥꯏꯗ ꯑꯣꯕꯟꯁꯦ ꯃꯈꯜ ꯑꯍꯨꯝ ꯊꯣꯛꯅ ꯂꯥꯛꯑꯦ ꯑꯩꯈꯣꯏꯒꯤ ꯋꯥꯠꯁꯤꯗꯁꯨ ꯋꯥꯠꯁꯦ ꯇꯨ ꯋꯥꯠ ꯊ꯭ꯔꯤ ꯋꯥꯠ ꯐꯣꯔ ꯋꯥꯠꯅ ꯆꯤꯡꯕꯁꯤꯡꯒꯤꯗ ꯂꯩꯌꯦꯀꯣ ꯃꯩ ꯍꯦꯟꯅ ꯆꯥꯕ ꯆꯥꯗꯕ ꯑꯁꯤꯒꯨꯝꯕꯗ ꯂꯩꯔꯦ ꯑꯗꯨꯒ ꯃꯩ ꯆꯥꯕꯁꯤ ꯃꯃꯜꯁꯨ ꯁꯤꯗꯩꯗ ꯂꯩꯖꯔꯦ ꯂꯤꯁꯤꯡ ꯑꯍꯨꯝꯒ ꯆꯥꯝꯃꯉꯥ ꯁꯤꯗꯒꯤ ꯍꯧꯔꯒ ꯂꯤꯁꯤꯡ ꯇꯔꯥꯒꯅꯤꯊꯣꯛ ꯆꯥꯝꯃꯉꯥ ꯄꯤꯕꯁꯤ ꯐꯥꯎꯕꯗ ꯂꯩꯔꯦꯀꯣ ꯃꯈꯜ ꯑꯍꯨꯝꯁꯦ ꯁꯤꯗ ꯊꯝꯖꯔꯤꯕꯁꯤꯡꯁꯤ ꯌꯦꯡꯕꯤꯔꯣꯁꯦ ꯑꯗꯨꯅ ꯁꯣꯝꯒꯤ ꯑꯄꯥꯝꯕꯗꯨꯒꯤ ꯃꯇꯨꯡ ꯏꯟꯅ ꯃꯥꯁꯦ ꯁꯥꯏꯖꯇꯁꯨ ꯑꯗꯨꯝ ꯂꯩꯒꯅꯦꯕ ꯃꯈꯜ ꯃꯈꯜꯁꯦ ꯁꯥꯏꯖꯀꯤ ꯃꯇꯨꯡ ꯏꯟꯅꯁꯨ ꯃꯃꯜꯁꯦ ꯑꯗꯨꯝ ꯂꯩꯒꯅꯦꯕ ꯑꯗꯨꯗꯨꯅ ꯁꯥꯏꯖꯁꯤꯁꯨ ꯑꯄꯥꯝꯕ ꯑꯗꯨꯝ ꯏꯁꯃꯣꯜ ꯃꯤꯗꯤꯌꯝ ꯂꯥꯔꯖꯇ ꯂꯩꯔꯤꯕꯁꯦ ꯑꯗꯨꯝ ꯌꯦꯡꯕꯤꯔꯦꯔꯒ ꯑꯄꯥꯝꯕꯗꯣ ꯑꯗꯨꯝ ꯈꯟꯕꯤꯔꯣ ꯌꯥꯔꯅꯤ ꯑꯣ ꯗꯤꯁꯀꯥꯎꯟꯒꯤ ꯑꯣꯏꯅꯗꯤ ꯍꯧꯖꯤꯛꯁꯦ ꯀꯔꯤ ꯍꯥꯏꯅꯤ ꯌꯥꯎꯁꯪꯗꯗꯤ ꯌꯥꯎꯁꯪ ꯃꯌꯥꯗꯒꯤ ꯑꯣꯏꯅ ꯂꯥꯛꯀꯅꯦꯕꯀꯣ ꯍꯧꯖꯤꯛ ꯍꯧꯖꯤꯛꯀꯤ ꯑꯣꯏꯅꯗꯤ ꯁꯥꯔꯅ ꯂꯥꯛꯄꯤꯔꯤꯕꯁꯦ ꯑꯩꯈꯣꯏꯒꯤ ꯂꯥꯏꯕꯛ ꯊꯤꯕ ꯍꯥꯏꯒꯗ꯭ꯔꯥ ꯂꯥꯏꯕꯛ ꯊꯤꯕ ꯃꯇꯝ ꯍꯥꯏꯒꯗ꯭ꯔꯥ ꯍꯧꯖꯤꯛ ꯍꯧꯖꯤꯛꯀꯤ ꯑꯣꯏꯅꯗꯤ ꯐꯥꯏꯕ ꯄꯥꯔꯁꯦꯟ ꯗꯤꯁꯀꯥꯎꯟꯗꯒꯤ ꯍꯦꯟꯅ ꯂꯩꯖꯗꯦꯕꯀꯣ ꯑꯗꯨꯒ ꯍꯌꯦꯡ ꯌꯥꯎꯁꯪ ꯃꯌꯥ ꯌꯧꯔꯛꯄ ꯇꯥꯔꯒꯗꯤ ꯃꯥꯔꯁꯀꯤ ꯁꯤꯖꯟꯁꯦ ꯍꯧꯖꯤꯛ ꯅꯨꯃꯤꯠ ꯇꯔꯥ ꯃꯥꯊꯣꯏꯅꯤꯗꯁꯨ ꯉꯥꯏꯔꯦꯀꯣ ꯃꯥꯔꯁꯀꯤ

ꯅꯨꯃꯤꯠ ꯃꯉꯥꯅꯤꯁꯤꯗꯪ ꯊꯝꯒꯗꯣꯔꯤꯕ꯭ꯔꯥ ꯅꯠꯇ꯭ꯔꯒ ꯅꯨꯃꯤꯠ ꯀꯌꯥꯅꯤ ꯂꯩꯒꯗꯣꯏꯅꯣ ꯍꯥꯏꯕꯁꯤꯗꯤ ꯆꯞ ꯆꯥꯅꯗꯤ ꯍꯥꯏꯕ ꯉꯝꯗ꯭ꯔꯦ ꯑꯗꯣ ꯍꯧꯖꯤꯛ ꯐꯥꯎꯕꯒꯤ ꯑꯣꯏꯅꯗꯤ ꯄꯣꯠ ꯈꯨꯗꯤꯡꯃꯛꯇ ꯑꯦꯂꯦꯛꯇ꯭ꯔꯣꯅꯤꯛꯁ ꯑꯦꯄ꯭ꯂꯥꯌꯦꯟꯁꯦꯁ ꯈꯨꯗꯤꯡꯃꯛꯇ ꯐꯥꯏꯕ ꯄꯥꯔꯁꯦꯟ ꯗꯤꯁꯀꯥꯎꯟꯗꯤ ꯂꯣꯏꯅꯃꯛ ꯐꯪꯒꯅꯤ ꯌꯥꯎꯁꯪ ꯃꯅꯨꯡꯁꯦ ꯌꯥꯎꯁꯪꯒꯤ ꯅꯨꯃꯤꯠ ꯃꯉꯥꯅꯤꯁꯦ ꯑꯁꯤꯗꯗꯤ ꯏꯁꯄꯤꯁꯦꯜ ꯗꯤꯁꯀꯥꯎꯟꯗꯤ ꯑꯗꯨꯝ ꯂꯩꯒꯅꯦꯕ ꯑꯗꯣ ꯑꯗꯨꯃꯥꯏꯅꯗꯤ ꯊꯥꯖꯅꯔꯤ ꯑꯗꯨꯒ ꯌꯥꯎꯁꯪꯒꯤ ꯅꯨꯃꯤꯠ ꯀꯌꯥꯅꯤ ꯃꯃꯥꯡꯗꯒꯤ ꯂꯥꯛꯂꯒ ꯅꯨꯃꯤꯠ ꯀꯌꯥꯅꯤꯒꯤ ꯃꯇꯨꯡ ꯐꯥꯎꯕꯗ ꯗꯤꯁꯀꯥꯎꯟꯁꯤꯡꯁꯦ ꯆꯠꯅꯒꯅꯤ ꯍꯥꯏꯕꯗꯨꯒꯒꯤ ꯆꯞ ꯆꯥꯕ ꯋꯥꯐꯝꯁꯦ ꯑꯩꯈꯣꯏꯗ ꯈꯪꯕ ꯂꯩꯇ꯭ꯔꯤ ꯍꯥꯏꯇꯥꯔꯦ ꯑꯩꯈꯣꯏꯒꯤꯁꯦ ꯀ꯭ꯔꯦꯗꯤꯠ ꯀꯥꯔꯗ ꯗꯦꯕꯤꯠ ꯀꯥꯔꯗ ꯑꯗꯒꯤ ꯑꯣꯟꯂꯥꯏꯟ ꯄꯦꯃꯦꯟ ꯌꯨ ꯄꯤ ꯑꯥꯏ ꯄꯦꯃꯦꯟ ꯖꯤ ꯄꯦ ꯐꯣꯟ ꯄꯦ ꯈꯨꯗꯤꯡꯃꯛ ꯂꯣꯏꯅꯃꯛ ꯌꯥꯒꯅꯤ ꯍꯣꯏ ꯍꯣꯏ ꯑꯗꯨꯃꯥꯏꯅ ꯌꯦꯡꯕꯤꯔꯁꯤ ꯂꯣꯏꯅꯃꯛ ꯌꯦꯡꯃꯤꯟꯅꯔꯁꯤ